ꯊꯥ ꯑꯃꯃꯨꯛꯀꯨꯝꯕꯗꯤꯀꯣ ꯐꯖꯅ ꯁꯤꯖꯤꯟꯅꯔꯝꯃꯦ ꯑꯗꯨꯝ ꯈꯔ ꯁꯤꯖꯤꯟꯅꯕ ꯌꯥꯕ ꯃꯑꯣꯡꯗ ꯑꯗꯨꯒ ꯊꯥ ꯑꯃ ꯂꯩꯔꯒꯗꯤ ꯆꯤꯌꯔꯒꯤ ꯃꯈꯣꯡꯒꯤ ꯏꯁꯀ꯭ꯔꯨꯁꯤꯡ ꯅꯥꯟꯊꯣꯔꯛꯑꯦ ꯅꯥꯟꯊꯣꯛꯄ ꯍꯧꯔꯛꯑꯦ ꯑꯩꯅ ꯑꯉꯥꯡꯗ ꯏꯁꯀ꯭ꯔꯨ ꯂꯩꯔꯒ ꯈꯔ ꯁꯦꯝꯕꯤꯌꯣꯅ ꯁꯦꯝꯖꯤꯜꯍꯜꯂꯦ ꯑꯉꯥꯡꯗ ꯈꯔ

ꯇꯨꯁꯤꯟꯗꯅ ꯃꯈꯨꯠꯁꯨ ꯁꯣꯛꯑꯦ ꯍꯣꯁꯄꯤꯇꯥꯜ ꯌꯧꯅꯩ ꯄꯣꯠ ꯂꯧꯊꯕ꯭ꯔꯥ ꯍꯥꯏꯕꯕꯨ ꯑꯩ ꯌꯥꯝ ꯅꯨꯡꯉꯥꯏꯇꯦ ꯌꯥꯝ ꯁꯥꯎꯅꯤꯡꯉꯦ ꯁ꯭ꯋꯥꯏꯗ ꯂꯣꯀꯦꯜ ꯐꯔꯅꯤꯆꯔꯗ ꯆꯜꯍꯜꯂꯝꯕꯅ ꯍꯦꯟꯅ ꯐꯕꯖꯥꯠꯅꯤ ꯄꯩꯁꯥꯁꯨ ꯍꯣꯡꯕ ꯀꯨꯏꯅꯁꯨ ꯆꯠꯄ ꯃꯁꯛ ꯈꯔ ꯊꯤꯖꯔꯁꯨ ꯂꯥꯁꯇꯤꯡꯗꯤ ꯑꯣꯏꯅꯤ ꯃꯇꯨꯡꯗꯤ ꯐꯔꯅꯤꯆꯔꯒꯤ ꯑꯥꯏꯇꯦꯝꯁꯤꯡꯁꯦ ꯑꯣꯟꯂꯥꯏꯟꯗꯒꯤ ꯃꯤꯠ ꯎꯗꯅ ꯂꯩꯔꯨꯕ ꯌꯥꯕꯖꯥꯠ ꯅꯠꯇꯦꯀꯣ